ꯍꯜꯂꯣ ꯑꯥ ꯁꯤꯁꯦ ꯀꯩꯅꯣꯒꯤ ꯃꯦꯛ ꯎꯞꯀꯤ ꯀꯩꯅꯣꯗꯣ ꯑꯣꯏꯕꯤꯔꯕꯥ ꯍꯜꯂꯣ ꯑꯣ ꯑꯣ ꯑꯩꯁꯦ ꯈꯦꯂꯦꯝꯕ ꯀꯧꯋꯦꯕ ꯀꯣ ꯀꯩꯅꯣꯅꯦ ꯍꯥꯏꯐꯦꯠ ꯍꯟꯗꯛꯁꯦ ꯄ꯭ꯔꯣꯒ꯭ꯔꯥꯝ ꯑꯃ ꯊꯣꯛꯀꯗꯕ ꯑꯩꯈꯣꯏ ꯑꯗꯨꯗ ꯁꯝꯁꯤꯅꯦ ꯑꯗꯒꯤ ꯑꯩꯒꯤ ꯀꯩꯅꯣꯁꯤꯒ ꯀꯣꯏꯁꯤꯒ ꯍꯥꯏꯒꯗ꯭ꯔꯥ ꯁꯨꯃꯥꯏꯅ ꯁꯤꯁꯦ ꯈꯤꯇꯪ ꯁꯦꯝꯗꯣꯛꯆꯅꯤꯡꯕ

ꯑꯣ ꯄ꯭ꯔꯣꯒ꯭ꯔꯥꯝꯁꯦ ꯆꯨꯝꯅꯒꯤ ꯀꯩꯅꯣꯒꯨꯝ ꯌꯥꯝꯅ ꯆꯥꯎꯕ ꯃꯛꯇꯤ ꯅꯠꯇꯦꯕ ꯀꯣ ꯀꯩꯅꯣꯗ ꯁꯤꯟꯒꯗꯕ ꯄ꯭ꯔꯣꯒ꯭ꯔꯥꯝꯅꯦ ꯑꯗꯨꯗ ꯑꯩꯁꯨ ꯀꯩꯅꯣ ꯑꯣꯏꯅ ꯍꯣꯁ ꯑꯣꯏꯅ ꯊꯣꯛꯀꯗꯧꯕꯅꯦꯕ ꯑꯗꯨꯗ

ꯑꯥ ꯑꯑꯥ ꯐꯦꯁꯟ ꯁꯣ ꯍꯣꯏ ꯐꯦꯁꯟ ꯁꯣꯒꯤ ꯄ꯭ꯔꯣꯒ꯭ꯔꯥꯝꯅꯦ ꯑꯗꯨꯕꯨ ꯑꯩꯗꯤ ꯐꯦꯁꯟ ꯁꯣꯗꯨꯗ ꯃꯣꯗꯦꯜ ꯑꯣꯏꯅ ꯄꯨꯔꯥ ꯆꯠꯀꯗꯧꯕꯕꯨꯗꯤ ꯅꯠꯇꯦ ꯆꯨꯝꯅ ꯑꯩꯈꯣꯏꯒꯤ ꯀꯩꯅꯣ ꯑꯣꯏꯅ ꯍꯥꯏ ꯇꯥꯔꯦꯅꯦ ꯑꯦꯡꯀꯔꯒꯤ ꯇꯥꯏꯞꯀꯤ ꯇꯥꯏꯞꯇ ꯑꯗꯨꯃꯥꯏꯅ ꯑꯣꯏꯅ ꯍꯣꯏ ꯍꯣꯏ ꯍꯣꯏ ꯑꯗꯨꯒꯨꯝꯕ ꯑꯣꯏꯅ ꯑꯣꯏꯒꯗꯕꯅꯤ ꯑꯥ ꯍꯣꯏ

ꯑꯣꯀꯦ ꯑꯣꯀꯦ ꯑꯣꯀꯦ ꯑꯣꯀꯦ ꯑꯥ ꯑꯥ ꯍꯣꯏ ꯑꯗꯨꯝ ꯑꯩ ꯍꯥꯏꯖꯔꯛꯑꯒꯦ ꯀꯣ ꯍꯧꯖꯤꯛ ꯑꯗꯨꯝ ꯍꯥꯏꯐꯦꯠ ꯆꯥꯎꯔꯥꯛꯄ ꯑꯃ ꯑꯗꯨꯝ ꯍꯥꯏꯖꯔꯛꯑꯒꯦ ꯑꯩꯁꯦ ꯗ꯭ꯔꯦꯁꯁꯦ ꯈꯤꯇꯪ ꯐꯣꯔꯃꯦꯜꯗ ꯐ꯭ꯂꯣꯏꯠ ꯑꯣꯏꯗꯣꯏꯅꯤꯀꯣ ꯑꯗꯨꯝ ꯀꯩꯅꯣ ꯑꯣꯏꯗꯣꯔꯕꯅꯤꯅ ꯑꯗꯨꯒ ꯍꯣꯏ ꯀꯣꯠ ꯍꯥꯞꯄꯒ ꯍꯥꯞꯄꯦ ꯕ꯭ꯂꯦꯖꯔ ꯍꯥꯞꯄꯒ ꯍꯥꯞꯄꯦ ꯍꯥꯞꯇ꯭ꯔꯒꯁꯨ ꯍꯥꯞ ꯌꯥꯔꯦ ꯑꯗꯨ ꯐꯨꯔꯤꯠ ꯃꯅꯨꯡꯒꯤꯗꯨꯗꯤ ꯐꯖꯕ ꯑꯃꯗꯤ ꯑꯩꯈꯣꯏꯒꯤ ꯀꯃꯥꯏꯅ ꯍꯥꯏꯗꯣꯏꯅꯣ ꯀꯣꯂꯔ ꯁꯥꯔꯠꯇ ꯈꯤꯇꯪ ꯐꯖꯕ ꯑꯃ ꯑꯗꯨꯒ ꯈꯣꯡꯒ꯭ꯔꯥꯎ ꯈꯤꯇꯪ ꯐꯤꯠ ꯑꯣꯏꯕ ꯑꯃ ꯊꯥꯔꯒ ꯖꯁ ꯌꯥꯝ ꯁꯤꯝꯄꯜꯗꯤ ꯑꯣꯏꯗꯣꯏꯅꯤ ꯌꯥꯝꯅ ꯀꯩꯅꯣꯗꯤ ꯅꯠꯇꯦ ꯑꯗꯒꯤ ꯀꯂꯔ ꯑꯣꯀꯦ

ꯎꯝ ꯎꯝ ꯑꯣꯀꯦ ꯑꯣꯀꯦ ꯑꯣꯀꯦ ꯌꯥꯏꯌꯦ ꯌꯥꯏꯌꯦ ꯑꯣꯀꯦ ꯑꯣꯀꯦ ꯎꯝ ꯑꯣꯀꯦ ꯑꯣꯀꯦ ꯎꯝ ꯑꯣꯀꯦ ꯑꯣꯀꯦ ꯑꯣꯀꯦ ꯌꯥꯏ ꯌꯥꯏ ꯌꯥꯏ ꯌꯥꯏ ꯗꯦꯠꯁꯦ ꯑꯣꯀꯦ ꯑꯣꯀꯦ ꯑꯣꯀꯦ ꯎꯝ ꯍꯥꯏꯖꯔꯛꯀꯦ ꯍꯥꯏꯖꯔꯛꯀꯦ ꯑꯥ ꯑꯥ ꯁꯣꯁꯦ ꯀꯩꯅꯣꯗꯅꯦ ꯗꯦꯠ ꯍꯟꯗꯛꯀꯤ ꯂꯥꯛꯏꯕ ꯗꯦꯠ ꯇ꯭ꯋꯦꯟꯇꯤ ꯅꯥꯏꯟꯗꯅꯦꯕ ꯀꯣ ꯗꯦꯠ ꯇ꯭ꯋꯦꯟꯇꯤ ꯅꯥꯏꯟꯁꯤꯗ ꯅꯨꯃꯤꯗꯥꯡꯋꯥꯏꯔꯝꯒꯤ ꯍꯥꯏꯒꯗ꯭ꯔꯥ ꯃꯇꯝꯁꯦ ꯑꯗꯨꯃꯥꯏꯅ ꯑꯣꯏꯗꯣꯏꯅꯤ ꯌꯥꯝꯅ ꯉꯟꯕꯁꯨ ꯅꯠꯇꯦ

ꯑꯣꯀꯦ ꯑꯣꯀꯦ ꯑꯣꯀꯦ ꯑꯣꯀꯦ ꯑꯣꯀꯦ ꯌꯥꯏ ꯌꯥꯏ ꯌꯥꯏ ꯍꯣꯍꯣꯏ ꯑꯣꯀꯦ ꯑꯣꯀꯦ ꯄꯨꯡꯁꯦ ꯁꯣꯝ ꯑꯗꯣꯝꯒꯤ ꯃꯐꯝꯗꯅ ꯂꯥꯛꯎꯔꯥ ꯅꯠꯇ꯭ꯔꯒ ꯑꯩꯈꯣꯏꯒꯤ ꯌꯨꯝꯗ ꯇꯧꯕ ꯌꯥꯒꯗ꯭ꯔꯥ ꯀꯃꯥꯏꯅ ꯑꯥ ꯑꯣꯀꯦ ꯑꯣꯀꯦ ꯑꯣꯀꯦ ꯑꯣꯀꯦ ꯑꯣ ꯑꯩꯒꯤ ꯌꯨꯝꯗ ꯑꯗꯨꯝ ꯂꯥꯛꯑꯁꯨ ꯌꯥꯏ ꯀꯩꯝ ꯍꯥꯏꯗꯤ ꯁꯣꯝꯅ ꯀꯩꯝꯇ ꯈꯟꯂꯣꯏꯗꯕ ꯑꯣꯏꯔꯒꯗꯤ ꯑꯣꯀꯦ ꯑꯣꯀꯦ ꯑꯣꯀꯦ ꯄꯨꯡꯁꯦ ꯀꯩꯅꯣꯗ ꯊꯦꯡꯅꯔꯖꯁꯦꯄꯨꯡ ꯇꯔꯥꯃꯊꯣꯏ ꯑꯗ꯭ꯋꯥꯏꯗ ꯆꯥꯛꯁꯨ ꯄꯨꯜꯂꯞ ꯆꯥꯃꯤꯟꯅꯔꯁꯦ ꯑꯗꯨꯝ ꯑꯥ ꯑꯣꯀꯦ ꯑꯣꯀꯦ ꯌꯥꯏ ꯌꯥꯏꯌꯦ ꯑꯣꯀꯦ ꯑꯣꯀꯦ ꯊꯦꯡꯛ ꯌꯨ ꯊꯦꯡꯛ ꯌꯨ ꯊꯝꯖꯔꯦ ꯊꯝꯖꯔꯦ